ꯃꯅꯤꯄꯨꯔꯗ ꯇꯣꯏꯅ ꯊꯥꯅꯕ ꯍꯩ ꯈꯔꯒꯤ ꯃꯃꯤꯡ ꯍꯥꯏꯔꯛꯄ ꯇꯥꯔꯒꯗꯤ ꯑꯪꯒꯨꯔ ꯀꯣꯝꯂꯥ ꯇꯔꯕꯨꯖ ꯅꯣꯕꯥꯞ ꯍꯩꯅꯩ ꯂꯐꯣꯏ ꯄꯨꯡꯗꯣꯟ ꯍꯩꯈꯥ ꯁꯦꯝ ꯍꯩꯀ꯭ꯔꯨ ꯃꯪꯒꯦ ꯃꯥꯜꯍꯩ ꯆꯝꯄ꯭ꯔꯥ ꯆꯨꯝꯕ꯭ꯔꯩ ꯀꯤꯍꯣꯝ ꯀꯤꯋꯤ ꯏꯁꯇ꯭ꯔꯣꯕꯦꯔꯤ ꯑꯁꯤꯃꯆꯤꯡꯕ ꯍꯩꯁꯤꯡ ꯑꯁꯤ ꯊꯥꯏ ꯑꯗꯨꯒ ꯃꯈꯥ ꯇꯥꯔꯛꯄꯗ ꯂꯩ ꯈꯔꯒꯤ ꯃꯃꯤꯡ ꯇꯣꯏꯅ ꯊꯥꯅꯕ ꯂꯩ ꯈꯔꯒꯤ ꯃꯃꯤꯡ ꯄꯜꯂꯕꯗ ꯒꯨꯂꯥꯞ ꯊꯝꯕꯥꯜ ꯊꯔꯣ ꯁꯅꯥꯔꯩ ꯀꯨꯟꯗꯣ ꯂꯩꯍꯥꯎ ꯇꯈꯦꯜꯂꯩ ꯁꯤꯡꯒꯥꯔꯩ ꯅꯨꯃꯤꯠꯂꯩ ꯂꯤꯂꯤ ꯑꯁꯤꯅꯆꯤꯡꯕꯁꯤꯡ ꯑꯁꯤ ꯃꯅꯤꯄꯨꯔꯗ ꯇꯣꯏꯅ ꯊꯥꯅꯕ ꯂꯩꯁꯤꯡꯒꯤ ꯃꯃꯤꯡꯅꯤ